ꯍꯂꯣ ꯁꯣꯝꯁꯦ ꯀꯛꯆꯤꯡꯒꯤ ꯂꯣꯀꯦꯜꯒꯤ ꯃꯣꯏꯒꯤ ꯀꯩꯅꯣ ꯑꯣꯏꯕꯤꯔꯕ꯭ꯔꯣ ꯑꯩꯁꯦ ꯇꯨꯔꯤꯁ ꯑꯣꯏꯅ ꯑꯅꯧꯕ ꯂꯥꯛꯄꯅꯦꯕ ꯀꯛꯆꯤꯡꯒꯤ ꯈꯔ ꯌꯦꯡꯒꯦꯅ ꯑꯗꯨꯒꯤ ꯁꯣꯝꯁꯦ ꯐꯣꯟ ꯇꯧꯖꯔꯛꯏ ꯑꯥ ꯑꯪ ꯑꯩꯁꯨ ꯃꯤꯅꯤꯠ ꯑꯍꯨꯝꯒꯤ ꯃꯅꯨꯡꯗ ꯍꯪꯕ ꯌꯥꯕ ꯈꯔ ꯍꯪꯖꯍꯧꯒꯦ ꯇꯧꯕꯅꯦ ꯀꯛꯆꯤꯡꯒꯤ ꯑꯣꯏꯅ ꯍꯧꯖꯤꯛꯀꯤ ꯌꯦꯡꯕ ꯌꯥꯕ ꯃꯐꯝꯁꯦ ꯀꯔꯤ ꯀꯔꯤ ꯂꯩꯒꯦ ꯁꯤꯅꯦꯕ ꯑꯩꯅ ꯍꯧꯖꯤꯛ ꯇꯨꯔꯤꯁ ꯒꯥꯏꯠꯇꯩ ꯍꯪꯖꯅꯤꯡꯉꯤꯁꯦ ꯑꯗꯩ ꯆꯠꯄ ꯌꯥꯕ ꯂꯝꯕꯤ ꯀꯔꯥꯏ ꯀꯔꯥꯏꯗ ꯆꯠꯄꯅꯣ ꯀꯃꯥꯏꯅ ꯇꯧꯕꯅꯣ ꯈꯤꯇꯪ ꯈꯪꯖꯅꯤꯡꯉꯦꯕ ꯎꯝ ꯎꯝ ꯎꯝ ꯎꯝ ꯎꯝ

ꯑꯥ ꯌꯥꯝ ꯅꯨꯡꯉꯥꯏ ꯑꯩꯈꯣꯏ ꯇꯨꯔꯤꯁ ꯒꯥꯏꯠꯀꯤ ꯋꯥꯐꯝꯁꯦ ꯑꯧ ꯍꯥꯏꯕꯤꯔꯛꯑꯣ ꯈꯤꯇꯪꯒ

ꯎꯝ ꯎꯝ

ꯑꯥ ꯑꯗꯣ ꯑꯩꯁꯦ ꯍꯧꯖꯤꯛꯁꯦ ꯀꯛꯆꯤꯡ ꯂꯥꯝꯈꯥꯏꯗ ꯂꯩꯔꯦꯕꯀꯣ ꯑꯗꯨꯒ ꯁꯣꯝꯒꯤ ꯀꯦꯞꯀꯨꯝꯕ ꯂꯩꯕ꯭ꯔꯥ ꯀꯃꯥꯏꯅ ꯇꯧꯕꯅꯣ ꯑꯗꯨꯒ ꯑꯗꯨꯝ ꯂꯧꯔꯒ ꯃꯐꯝꯗꯨꯗ ꯑꯗꯨꯝ ꯊꯤꯟꯕ ꯌꯥꯕ ꯑꯗꯨꯒꯨꯝꯕꯒꯤ ꯈꯨꯗꯣꯡꯆꯥꯕ ꯂꯩꯔꯒꯗꯤ ꯑꯗꯨꯁꯨ ꯄꯥꯝꯖꯩꯌꯦꯕ

ꯑꯧ ꯈꯤꯇꯪ ꯁꯣꯝꯅ ꯃꯇꯦꯡ ꯇꯧꯕꯤꯔꯛꯑꯣ ꯀꯦꯞꯁꯨ ꯊꯥꯕꯤꯔꯛꯑꯒ ꯑꯩꯅ ꯍꯧꯖꯤꯛꯀꯤ ꯇꯨꯔꯤꯁꯀꯤ ꯄꯣꯏꯟꯇꯨꯗ ꯑꯗꯨꯝ ꯌꯧꯕ ꯌꯥꯕ ꯃꯐꯝ ꯑꯝꯇꯪ

ꯀꯩꯅꯣꯅ ꯐꯅꯤ ꯕꯁꯅ ꯐꯗꯧ ꯃꯥꯜꯂꯦ ꯑꯩꯈꯣꯏ ꯁ꯭ꯀꯨꯜꯒꯤ ꯑꯉꯥꯡꯁꯤꯡꯒ ꯂꯥꯛꯄꯅꯦ ꯑꯗꯨꯗ ꯀꯛꯆꯤꯡꯒꯤ ꯖꯒꯥꯁꯤ ꯗꯥꯏꯔꯦꯛ ꯈꯪꯗꯕꯗꯨꯗ ꯁꯣꯝꯒꯤ ꯇꯨꯔꯤꯁ ꯒꯥꯏꯠꯅꯦ ꯅꯝꯕꯔꯗꯣ ꯁꯨꯃꯥꯏꯅ ꯁꯨꯃꯥꯅꯏ ꯀꯩꯅꯣ ꯇꯧꯕꯗꯒꯤ ꯍꯪꯉꯒ ꯂꯧꯖꯔꯛꯄꯅꯤ ꯕꯁ ꯊꯥꯕꯤꯔꯛꯑꯣ ꯑꯥ ꯎꯝ ꯑꯥ ꯍꯟꯗꯛꯇꯤ ꯁꯣꯏꯗꯅ ꯑꯗꯨꯃꯥꯏꯅ ꯀꯩꯅꯣ ꯇꯧꯖꯔꯛꯑꯒꯦ ꯌꯥꯝ ꯅꯨꯡꯉꯥꯏꯖꯔꯦ ꯑꯗꯨꯗꯤ ꯊꯥꯕꯤꯔꯛꯑꯣ ꯕꯁ ꯎꯝ